ꯑꯥ ꯍꯟꯗꯛꯀꯤ ꯍꯟꯗꯛ ꯆꯍꯤꯒꯤ ꯆꯩꯔꯥꯎꯕꯁꯤꯕꯨ ꯀꯔꯤ ꯀꯃꯥꯏꯅ ꯀꯃꯥꯏꯅ ꯇꯧꯇꯔꯤꯒꯦ

ꯉꯥ ꯑꯣꯏꯅ ꯇꯧꯁꯦ ꯑꯗꯨ ꯉꯥꯗꯨꯁꯨ ꯑꯩꯈꯣꯏꯒꯤ ꯀꯩꯅꯣꯒꯤ ꯕꯣꯛꯁꯀꯤ ꯉꯥꯗꯨ ꯇꯧꯒꯨꯝꯁꯦ ꯑꯩꯈꯣꯏ ꯑꯩꯈꯣꯏꯒꯤ ꯃꯩꯇꯩꯒꯤ ꯉꯥ ꯍꯥꯏꯇꯔꯦꯅꯦꯀꯣ ꯑꯩꯈꯣꯏꯒꯤ ꯔꯧꯒꯨꯝꯕ ꯀꯇꯂꯒꯨꯝꯕꯗ ꯑꯣꯏꯅ ꯇꯧꯁꯤ ꯃꯤꯒꯤ ꯎꯝ

ꯎꯝ ꯎꯝ ꯑꯗꯨꯃꯥꯏꯅ ꯇꯧꯔꯒ ꯏꯁꯣꯔꯒꯤ ꯂꯥꯏꯒꯤ ꯐꯖꯅ ꯃꯑꯣꯡ ꯇꯥꯅ ꯊꯥꯗꯣꯛ ꯈꯣꯇꯣꯛ ꯇꯧꯕ ꯇꯧꯁꯦ ꯑꯩꯈꯣꯏ ꯆꯠꯅꯕꯤꯁꯦ ꯑꯩꯈꯣꯏꯒꯤ ꯆꯩꯔꯥꯎꯕꯒꯤ ꯆꯠꯅꯕꯤꯁꯤꯁꯨ ꯃꯨꯠꯇꯅꯕꯒꯤ ꯃꯑꯣꯡ ꯇꯥꯅ ꯑꯩꯈꯣꯏꯒꯤ ꯑꯩꯈꯣꯏ ꯂꯣꯀꯦꯜꯒꯤ ꯉꯥꯗꯨ ꯑꯣꯏꯅ ꯇꯧꯔꯒ ꯃꯌꯥꯝꯗꯁꯨ ꯑꯩꯈꯣꯏꯅꯁꯨ ꯃꯦꯁꯦꯖ ꯄꯤꯕꯅ ꯑꯣꯏꯅ ꯇꯧꯕꯅ ꯐꯩꯗ ꯑꯗꯨꯃꯥꯏꯅ ꯇꯧꯁꯤꯀꯣ

ꯑꯩꯈꯣꯏ ꯆꯠꯅꯕꯤ ꯍꯥꯏꯒꯗꯔꯥ ꯀꯔꯤ ꯍꯥꯏꯒꯗꯣꯏꯅꯣ ꯈꯪꯗꯦ ꯃꯣꯖꯥ ꯐꯨꯔꯤꯠ ꯑꯣꯏꯅ ꯏꯆꯝ ꯆꯝꯕꯗ ꯃꯣꯖꯥ ꯐꯨꯔꯤꯠ ꯑꯣꯏꯅ ꯊꯤꯜꯂꯣ ꯃꯃꯟ ꯌꯥꯝꯕ ꯈꯣꯠꯄꯒꯤ ꯑꯗꯨꯒꯨꯝꯕꯩ ꯑꯗꯨꯒꯨꯝꯕꯒꯤ ꯇꯧꯔꯨꯅꯣ ꯍꯧꯖꯤꯛ ꯀꯥꯟ ꯅꯣꯏꯁꯨ ꯑꯗꯨꯃꯥꯏꯅ ꯇꯧꯔꯣ ꯃꯣꯖꯥ ꯐꯨꯔꯤꯠ ꯏꯆꯝ ꯆꯝꯕ ꯃꯣꯖꯥ ꯐꯨꯔꯤꯠ ꯑꯃꯃꯝ ꯄꯤꯔꯥ ꯂꯣꯏꯔꯦ ꯀꯩꯅꯣ

ꯑꯗꯨꯅꯤ ꯀꯥꯟꯅꯕꯗ ꯀꯥꯟꯅꯕ ꯅꯠꯇꯦ ꯑꯗꯨꯗꯨꯅ ꯃꯣꯖꯥ ꯐꯨꯔꯤꯠ ꯑꯃꯃꯝꯗꯪ ꯇꯧꯔꯒ ꯆꯩꯔꯥꯎꯕꯒꯤ ꯅꯨꯃꯤꯠꯇꯨꯒꯤ ꯃꯑꯣꯡ ꯇꯥꯅ ꯉꯥꯗꯨꯃ ꯊꯣꯡꯂꯒ ꯑꯗꯒꯤ ꯃꯊꯦꯜ ꯂꯨꯀꯣꯏꯗꯨ ꯎꯇꯤꯒꯨꯝꯕ ꯀꯔꯤꯒꯨꯝꯕ ꯃꯑꯣꯡ ꯇꯥꯅ ꯇꯧꯔꯒ ꯑꯗꯨꯃꯥꯏꯅ ꯏꯁꯣꯔꯒꯤꯗ ꯁꯣꯏꯗꯅꯕ ꯇꯧꯔꯒ ꯑꯗꯨꯅ ꯐꯩꯗ ꯎꯝ ꯎꯝ ꯍꯣꯏ ꯍꯣꯏ ꯍꯣꯏ ꯑꯗꯣ ꯀꯩꯅꯣꯒꯤꯗꯤ ꯑꯥ ꯄꯣꯠ ꯆꯩ ꯂꯩꯕꯗꯤ ꯀꯩꯗꯧꯉꯩ ꯆꯠꯀꯦ ꯍꯥꯏꯕ ꯅꯣꯏꯒꯤꯗꯤ ꯍꯜꯂꯣ ꯇꯥꯕ꯭ꯔꯣ ꯑꯥ ꯄꯣꯠ ꯆꯩ ꯂꯩꯕꯗꯤ ꯍꯧꯖꯤꯛ ꯑꯥ ꯈꯔ ꯁꯨꯗ꯭ꯔꯤ ꯑꯗꯨꯗꯤ ꯑꯃꯨꯛ ꯆꯠꯇꯔꯤꯕꯣ ꯎꯝ ꯑꯣ ꯍꯣꯏ ꯍꯣꯏ ꯑꯩꯒꯤꯗꯤ ꯑꯅꯝꯕꯅ ꯂꯣꯏ ꯂꯩꯔꯦ ꯐꯔꯦ ꯐꯔꯦ ꯐꯔꯦ ꯐꯔꯦ ꯊꯝꯃꯣ ꯊꯝꯃꯣ ꯊꯝꯃꯣ ꯊꯝꯃꯣ